ꯃꯅꯤꯄꯨꯔ ꯍꯥꯏꯕ ꯏꯁꯇꯦꯠꯁꯦ ꯌꯥꯝ ꯕꯥꯏꯕ꯭ꯔꯦꯟ ꯑꯣꯏꯌꯦ ꯌꯥꯝ ꯗꯥꯏꯕꯔ꯭ꯁ ꯑꯣꯏꯌꯦ ꯗꯥꯏꯕꯔ꯭ꯁ ꯑꯣꯏꯌꯦ ꯍꯥꯏꯕꯁꯦ ꯇ꯭ꯔꯥꯏꯕ ꯃꯈꯜ ꯃꯌꯥꯝ ꯌꯥꯝꯃꯦ ꯕꯦꯜꯂꯤ ꯄꯤꯄꯜ ꯃꯌꯥꯝ ꯂꯩꯌꯦ ꯍꯤꯜꯂꯤ ꯄꯤꯄꯜ ꯃꯌꯥꯝ ꯌꯥꯝꯃꯦ ꯍꯤꯜꯂꯤ ꯄꯤꯄꯜ ꯑꯣꯏꯔꯁꯨ ꯑꯩꯈꯣꯏꯒꯤ ꯑꯣꯟ ꯑꯣꯟ ꯗꯥꯏꯂꯦꯛ ꯍꯥꯏꯕ ꯑꯃ ꯂꯩꯌꯦ ꯑꯩꯈꯣꯏꯒꯤ ꯇ꯭ꯔꯦꯗꯤꯁꯟ ꯑꯩꯈꯣꯏꯒꯤ ꯀꯜꯆꯔ ꯑꯗꯨꯒ ꯑꯩꯈꯣꯏ ꯇꯣꯉꯥꯟ ꯇꯣꯉꯥꯟꯕ ꯁꯛꯇꯝ ꯌꯥꯝ ꯂꯩꯌꯦ ꯑꯦꯟꯗ ꯄ꯭ꯂꯁ ꯃꯅꯤꯄꯨꯔ ꯕꯦꯜꯂꯤ ꯄꯤꯄꯜ ꯍꯥꯏꯔꯁꯨ ꯃꯣꯏ ꯃꯣꯏ ꯃꯣꯏꯒꯤ ꯂꯣꯟ ꯂꯩꯖꯩ ꯑꯗꯨꯅ ꯑꯦꯖꯨꯀꯦꯁꯟ ꯁꯤꯁꯇꯦꯝꯗ ꯂꯥꯛꯂꯗꯤ ꯁꯤ ꯃꯅꯤꯄꯨꯔ ꯍꯥꯏꯕꯁꯦ ꯑꯅꯝꯕ ꯑꯩꯠꯇꯤ ꯄꯥꯔꯁꯦꯟ ꯑꯣꯐ ꯗ ꯏꯁꯇꯨꯗꯦꯟꯁꯦ ꯑꯩꯈꯣꯏ ꯑꯅꯝꯕ ꯃꯅꯤꯄꯨꯔꯤ ꯑꯣꯔ ꯃꯩꯇꯩ ꯂꯦꯡꯒꯣꯏꯁꯁꯦ ꯑꯗꯨꯝ ꯉꯥꯡꯉꯦ ꯉꯥꯡꯕ ꯍꯩꯌꯦ ꯑꯗꯨ ꯅꯈꯣꯏꯒꯤ ꯑꯦꯖꯨꯀꯦꯁꯟ ꯂꯥꯏꯟꯗ ꯃꯣꯁ ꯑꯦꯗꯕꯥꯟꯇꯦꯖ ꯑꯣꯏꯕꯁꯦ ꯑꯅꯝꯕ ꯐꯤꯞꯇꯤ ꯁꯤꯛꯁꯇꯤ ꯄꯥꯔꯁꯦꯟꯗꯤ ꯑꯅꯝꯕ ꯃꯅꯤꯄꯨꯔꯤꯅ ꯉꯥꯡꯉꯦ ꯑꯗꯨꯒ ꯁꯝ ꯇꯥꯏꯝꯁ ꯏꯪꯂꯤꯁꯁꯨ ꯌꯥꯎꯗꯕ ꯌꯥꯗꯦ ꯏꯪꯂꯤꯁꯁꯨ ꯌꯥꯎꯋꯦ ꯑꯗꯨꯕꯨ ꯑꯅꯝꯕ ꯃꯅꯤꯄꯨꯔꯤꯅ ꯌꯥꯝꯃꯦ ꯀꯣꯂꯦꯖ ꯍꯥꯏꯔꯣ ꯁ꯭ꯀꯨꯜ ꯍꯥꯏꯔꯣ ꯁꯦꯀꯦꯟꯗ꯭ꯔꯤ ꯍꯥꯏꯔꯣ ꯃꯌꯥꯝ ꯁꯤꯁꯦ ꯃꯅꯤꯄꯨꯔꯤꯒꯤ ꯂꯦꯡꯒꯣꯏꯁꯅ ꯑꯩꯈꯣꯏꯕꯨ ꯑꯟꯗ꯭ꯔꯁꯇꯦꯟ ꯇꯧꯍꯜꯂꯦ ꯑꯗꯨꯒ ꯇ꯭ꯋꯦꯟꯇꯤ ꯄꯥꯔꯁꯦꯟ ꯊꯥꯔꯇꯤ ꯄꯥꯔꯁꯦꯟꯅ ꯁ꯭ꯀꯨꯜ ꯏꯁꯇꯨꯗꯦꯟ ꯈꯣꯏꯗꯤ ꯏꯪꯂꯤꯁꯁꯦ ꯚꯥꯕ ꯇꯥꯗꯕ ꯌꯥꯎꯔꯛꯄ ꯃꯇꯝꯗ ꯑꯅꯝꯕ ꯑꯩꯈꯣꯏꯒꯤ ꯁ꯭ꯀꯨꯜꯒꯤ ꯑꯣꯖꯥ ꯑꯣꯏꯔꯣ ꯂꯦꯛꯆꯔꯁ ꯈꯣꯏ ꯑꯣꯏꯔꯣ ꯃꯣꯏꯅ ꯏꯪꯂꯤꯁꯇ ꯇ꯭ꯔꯥꯟꯁꯂꯦꯠ ꯇꯧꯕꯤꯔꯒ ꯏꯪꯂꯤꯁꯇꯅ ꯍꯦꯟꯅ ꯑꯟꯗ꯭ꯔꯁꯇꯦꯟ ꯇꯧꯕꯤꯅꯕ ꯑꯉꯥꯡ ꯈꯣꯏꯕꯨ ꯍꯦꯟꯅ ꯃꯣꯏꯉꯣꯟꯗ ꯇꯥꯛꯄꯤꯅꯕ ꯑꯗꯨ ꯃꯌꯥꯝꯗꯣ ꯐꯪꯕꯅꯤꯅ ꯃꯣꯏꯉꯣꯟꯗ ꯑꯦꯗꯕꯥꯟꯇꯦꯖ ꯂꯩꯔ ꯂꯩꯔꯦ ꯑꯗꯨꯅ ꯑꯩꯅ ꯍꯥꯏꯅꯤꯡꯂꯤꯁꯦ ꯑꯦꯁ ꯑꯦ ꯏꯁꯇꯦꯠ ꯑꯃꯅ ꯑꯅꯝꯕ ꯑꯩꯈꯣꯏꯅ ꯉꯥꯡꯂꯤꯁꯦ ꯃꯩꯇꯩ ꯂꯦꯡꯒꯣꯏꯁ ꯑꯃ ꯑꯣꯏꯔꯦ ꯑꯗꯨꯅ ꯐ꯭ꯌꯨꯆꯔꯗꯁꯨ ꯍꯦꯟꯅ ꯃꯩꯇꯩ ꯂꯦꯡꯒꯣꯏꯁꯁꯦ ꯌꯨꯁ ꯇꯧꯅꯅꯕ ꯂꯥꯏꯔꯤꯛꯇꯁꯨ ꯑꯣꯏꯔꯣ ꯑꯗꯨꯒ ꯑꯇꯣꯄꯄ ꯑꯇꯣꯞꯄ ꯖꯥꯒꯗꯁꯨ ꯑꯗꯨꯝ ꯃꯩꯇꯩ ꯂꯦꯡꯒꯣꯏꯁꯅ ꯑꯗꯨꯝ ꯌꯨꯁ ꯇꯧꯕꯅꯤꯅ ꯑꯦꯟꯗ ꯄ꯭ꯂꯁ ꯏꯪꯂꯤꯁꯁꯨ ꯑꯗꯨꯝ ꯌꯥꯎꯕꯅꯤꯅ ꯑꯅꯝꯕ ꯃꯩꯇꯩꯅ ꯔꯣꯜ ꯑꯦꯟꯗ ꯔꯦꯁꯄꯣꯟꯁꯤꯕꯤꯂꯤꯇꯤꯁ ꯃꯌꯥꯝꯁꯦ ꯃꯩꯇꯩ ꯂꯦꯡꯒꯣꯏꯁꯅ ꯂꯧꯋꯦ